ꯃꯅꯤꯄꯨꯔꯗ ꯂꯝꯀꯣꯏꯕ ꯂꯥꯛꯄꯁꯤꯡꯅ ꯁꯣꯄꯤꯡ ꯇꯧꯕꯗ ꯍꯥꯏꯕꯗꯤ ꯄꯣꯠ ꯆꯩ ꯂꯩꯕ ꯃꯇꯝꯗ ꯏꯃꯥ ꯀꯩꯊꯦꯜ ꯑꯃꯗꯤ ꯊꯪꯒꯥꯜ ꯕꯖꯥꯔ ꯅꯒꯥꯃꯄꯥꯜ ꯑꯗꯒꯤ ꯈꯨꯌꯥꯊꯣꯡ ꯑꯁꯤꯅꯆꯤꯡꯕ ꯆꯦꯛꯀꯣꯟ ꯑꯗꯨꯒ ꯀꯛꯆꯤꯡ ꯕꯖꯥꯔ ꯑꯗꯨꯒ ꯊꯧꯕꯥꯜ ꯕꯖꯥꯔ ꯑꯗꯨꯒ ꯃꯣꯏꯔꯥꯡ ꯕꯖꯥꯔ ꯑꯗꯒꯤ ꯄꯥꯎꯅꯥ ꯕꯖꯥꯔ ꯊꯪꯒꯥꯜ ꯕꯖꯥꯔ ꯕꯤꯁꯥꯜ ꯑꯗꯨꯒ ꯕꯤꯁꯥꯜ ꯕ꯭ꯔꯥꯟꯁ ꯏ ꯏꯁꯇꯣꯔ ꯑꯁꯤꯅꯆꯤꯡꯕ ꯃꯌꯥꯝ ꯑꯃꯁꯨ ꯂꯩꯔꯦ ꯍꯥꯏꯕꯗꯤ ꯃꯣꯔꯦ ꯕꯖꯥꯔ ꯑꯩꯈꯣꯏ ꯃꯣꯔꯦ ꯃꯥꯔꯀꯦꯠ

ꯕꯤꯖꯤꯠ ꯇꯧꯕ ꯅꯨꯡꯉꯥꯏꯕ ꯃꯐꯝ ꯍꯥꯏꯔꯒꯗꯤ ꯊꯧꯕꯥꯜꯒꯤ ꯏꯁꯇ꯭ꯔꯤꯠ ꯐꯨꯠ ꯑꯗꯨꯒ ꯆꯥꯕ ꯊꯛꯄ ꯌꯥꯕ ꯀ꯭ꯂꯥꯁꯤꯛ ꯍꯣꯇꯦꯜ ꯑꯗꯨꯒ ꯕꯤꯁꯥꯜꯅꯆꯤꯡꯕ ꯑꯁꯤꯒꯨꯝꯕ ꯀꯌꯥ ꯃꯔꯨꯝ ꯂꯩ